ꯍꯜꯂꯣ ꯃꯥꯅꯦ ꯍꯣꯏ ꯃꯥꯅꯦ ꯃꯥꯅꯦ ꯃꯅꯥ ꯃꯁꯤꯡꯁꯦ ꯑꯅꯝꯕꯅꯕꯨꯗꯤ ꯂꯩꯔꯤꯀꯣ ꯍꯋꯥꯏ ꯊ꯭ꯔꯥꯛ ꯑꯗꯒꯤ ꯀꯣꯕꯤ ꯀꯣꯕꯤ ꯂꯩꯗꯣ ꯑꯗꯒꯤ ꯀꯣꯕꯤ ꯐꯨꯟ ꯑꯗꯒꯤ ꯑꯜꯂꯨꯁꯨꯗꯨꯝ ꯂꯩꯔꯤꯌꯦ ꯀꯔꯝ ꯀꯔꯝꯕ ꯂꯧꯕꯤꯒꯗꯕꯅꯣ ꯀꯦꯖꯤꯗ ꯂꯨꯄꯥ ꯀꯌꯥꯝ ꯌꯥꯝꯅ ꯂꯧꯕꯤꯒꯗꯕ ꯑꯣꯏꯕꯅꯣ ꯑꯣ ꯑꯗꯨ ꯑꯗꯨꯝ ꯑꯩꯗꯣ ꯈꯪꯉ ꯀꯔꯕꯥꯔ ꯇꯧꯅꯒꯤꯅꯦ ꯍꯥꯏ ꯇꯥꯔꯗꯤ ꯑꯗꯨꯝ ꯈꯪꯅ ꯑꯩ ꯑꯗꯨꯝ ꯁꯥꯖꯔꯛꯑꯒꯦ

ꯈꯥꯃꯦꯟꯗꯤ ꯂꯣꯏꯖ ꯂꯣꯏꯖꯒꯈ꯭ꯔꯦ ꯑꯗꯨꯁꯨ ꯂꯩꯇ꯭ꯔꯦꯅꯦ

ꯉꯁꯤ ꯑꯗꯨꯝ ꯂꯥꯛꯄꯤꯔꯣꯅꯦ ꯉꯁꯤꯃꯛ ꯑꯗꯨꯝ ꯂꯥꯛꯄꯤꯔꯣ ꯑꯗꯨꯝ ꯉꯁꯤꯃꯛ ꯑꯗꯨꯝ ꯂꯩꯔꯦ ꯄꯨꯡ ꯑꯃꯐꯧꯒꯤ ꯃꯅꯨꯡꯗ ꯌꯧꯍꯟ ꯌꯧꯕꯤꯔꯛꯑꯣꯅꯦ

ꯍꯣ ꯍꯣꯏ ꯄꯤꯖꯔꯒꯦ ꯄꯤꯖꯔꯒꯦ ꯂꯥꯛꯄꯤꯕꯀꯥꯟ ꯍꯣꯏ ꯂꯥꯛꯄꯤꯕꯀꯥꯟꯗ ꯑꯗꯨꯝ ꯁꯤꯗꯗꯨꯝ ꯑꯍꯥ ꯍꯥꯏꯕꯤꯔꯣ ꯍꯥꯏꯕꯤꯔꯣ ꯑ ꯊꯝ ꯎꯝ ꯊꯝꯖꯔꯦ ꯊꯝꯖꯔꯦ